ꯑꯩꯅ ꯈ꯭ꯋꯥꯏꯗꯒꯤ ꯄꯥꯝꯕ ꯍꯥꯏꯀꯤꯡ ꯖꯒꯥꯁꯦ ꯆꯤꯡ ꯀꯥꯕ ꯑꯣꯏꯔꯅꯤ ꯑꯇꯩ ꯑꯇꯩꯁꯨ ꯑꯗꯨꯝ ꯄꯥꯝꯕꯅꯦ ꯆꯤꯡ ꯀꯥꯕꯁꯨ ꯆꯤꯡ ꯀꯥꯕꯁꯦ ꯍꯧꯕ ꯀꯥꯟꯗꯗꯤ ꯋꯥꯏꯌꯦ ꯑꯗꯨꯒ ꯃꯊꯛ ꯌꯥꯎꯔꯗꯤ ꯌꯥꯝ ꯅꯨꯡꯉꯥꯏꯕ ꯋꯥꯈꯜ ꯑꯃ ꯄꯤꯌꯦ ꯑꯗꯨꯅ ꯑꯩꯅ ꯈꯜꯂꯤꯕꯗꯤ ꯆꯤꯡ ꯀꯥꯕ ꯒ ꯏꯁꯥꯒꯤ ꯄꯨꯟꯁꯤꯁꯦ ꯆꯞ ꯆꯞ ꯃꯥꯟꯅꯕ ꯑꯃ ꯄꯤꯌꯦ